ꯑꯩꯗꯤ ꯃꯨꯁꯂꯤꯝꯅꯤ ꯃꯨꯁꯂꯤꯝꯒꯤ ꯑꯥꯔꯠ ꯍꯥꯏꯔ ꯇꯥꯔꯒꯗꯤ ꯀꯜꯆꯔꯒꯤ ꯑꯥꯔꯠ ꯍꯥꯏꯇꯥꯔꯒꯗꯤ ꯑꯩꯈꯣꯏꯅ ꯅꯥꯃꯥꯖ ꯎꯖꯨ ꯁꯣꯟꯗꯅ ꯃꯇꯝ ꯃꯉꯥ ꯇꯧꯔꯤꯕ ꯑꯁꯤꯅꯤ ꯑꯗꯨꯒ ꯑꯩꯈꯣꯏꯒꯤ ꯐꯤꯔꯣꯜ ꯍꯥꯏꯔ ꯇꯥꯔꯒꯅ ꯅꯨꯄꯥꯒꯤꯅ ꯀꯨꯔꯇꯥ ꯑꯃꯁꯨꯡ ꯅꯨꯄꯤꯒꯤꯅ ꯅꯤꯀꯥꯞꯅꯤ